ꯍꯧꯈꯤꯕ ꯆꯍꯤ ꯈꯔꯁꯤꯗ ꯐꯥꯏꯅꯥꯜꯁꯤꯌꯦꯜ ꯁꯦꯛꯇꯔꯗ ꯑꯍꯣꯡꯕ ꯃꯌꯥꯝ ꯄꯨꯔꯛꯂꯦ ꯂꯧꯎ ꯁꯤꯡꯎꯕꯗ ꯍꯥꯔ ꯂꯥꯡꯒꯤ ꯐꯦꯁꯤꯂꯤꯇꯤ ꯐꯖꯅ ꯐꯪꯕꯅ ꯃꯔꯝ ꯑꯣꯏꯔꯒ ꯈꯨꯗꯣꯡꯆꯥꯕ ꯌꯥꯝꯅ ꯐꯪꯉꯤ ꯃꯔꯨ ꯃꯔꯥꯡ ꯑꯐ ꯑꯐꯕ ꯄꯣꯠꯂꯝ ꯀꯌꯥ ꯄꯨꯊꯣꯛꯂꯛꯇꯨꯅ ꯐꯥꯏꯅꯥꯟꯁꯤꯌꯦꯜ ꯁꯦꯛꯇꯔꯗ ꯈꯨꯗꯣꯡꯆꯥꯕ ꯌꯥꯝꯅ ꯄꯤ